ꯍꯜꯂꯣ ꯑꯥ ꯀꯩꯅꯣ ꯑꯩꯁꯤ ꯍꯧꯖꯤꯛ ꯃꯅꯤꯄꯨꯔꯗ ꯊꯨꯡꯉꯕꯅꯦꯕꯀꯣ ꯑꯩ ꯑꯁꯥꯝꯗꯒꯤꯅꯦ ꯑꯗꯨ ꯑꯩ ꯑꯥ ꯑꯩꯅ ꯁꯤ ꯑꯩ ꯉꯁꯤ ꯊꯨꯡꯂꯔꯦ ꯑꯗꯨ ꯊꯨꯡꯉꯀꯥꯟꯁꯤꯗ ꯑꯩꯅ ꯃꯅꯤꯄꯨꯔꯁꯤꯗ ꯂꯩꯕ ꯃꯇꯝꯁꯤꯗ ꯑꯩꯁꯦ ꯍꯥꯏꯗꯤ ꯏꯅꯔ ꯂꯥꯏꯟ ꯄꯔꯃꯤꯠꯀꯤ ꯀꯥꯔꯠꯇꯨ ꯑꯩ ꯄꯥꯏꯕ ꯗꯔꯀꯥꯔ ꯑꯣꯏꯕ꯭ꯔꯥ ꯑꯣꯏꯗꯕ꯭ꯔꯥꯗꯨ ꯆꯧꯔꯥꯛꯅ ꯑꯝꯇ ꯈꯪꯖꯕ ꯄꯥꯝꯕ ꯑꯗꯨ ꯑꯩꯅ ꯀꯩꯒꯨꯝꯕ ꯍꯥꯏꯗꯤ ꯏꯅꯔ ꯂꯥꯏꯟ ꯄꯔꯃꯤꯠꯁꯦ ꯄꯥꯏꯔꯛꯇ꯭ꯔꯦ ꯌꯨꯝꯗꯒꯤ ꯑꯗꯨ ꯀꯗꯥꯏꯋꯥꯏꯗꯒꯤꯗꯤ ꯑꯩ ꯂꯧꯕ ꯌꯥꯒꯅꯤ ꯃꯅꯤꯄꯨꯔꯗꯒꯤ ꯂꯧꯕ ꯌꯥꯒꯗ꯭ꯔꯥ ꯅꯠꯇ꯭ꯔꯥ ꯑꯣ ꯑꯗꯨ ꯀꯥꯔꯠ ꯀꯥꯔꯠꯁꯦ ꯄꯥꯏꯗ꯭ꯔꯤꯉꯩꯗ ꯄꯥꯏꯗ꯭ꯔꯤꯉꯩꯗ ꯑꯩꯅ ꯀꯌꯥꯝ ꯀꯨꯏꯅ ꯂꯩꯕꯗꯤ ꯌꯥꯒꯅꯤ ꯑꯥ ꯑꯗꯨ ꯂꯤꯒꯦꯜꯂꯤ ꯑꯣꯏꯅꯗꯤ ꯑꯩꯁꯤ ꯅꯨꯃꯤꯠ ꯀꯌꯥꯅꯤ ꯏꯅꯔ ꯂꯥꯏꯟ ꯄꯔꯃꯤꯠ ꯁꯤꯁꯇꯦꯝ ꯀꯥꯔꯠꯇꯨ ꯄꯥꯏꯗꯕꯤꯗ ꯑꯩꯅ ꯂꯩꯕ ꯌꯥꯏ ꯅꯠꯇ꯭ꯔꯒ ꯌꯥꯗꯦ ꯍꯥꯏꯗꯨꯒꯤ ꯑꯗꯨꯃꯗꯤ ꯈꯪ ꯑꯣ ꯑꯣ ꯑꯗꯨ ꯑꯣ ꯑꯗꯨ ꯑꯩꯁꯦ ꯀꯥꯔꯠꯇꯨ ꯀꯩꯒꯨꯝꯕ ꯍꯧꯖꯤꯛꯁꯦ ꯇꯥꯟꯊꯣꯛꯄ ꯆꯪꯉꯤ ꯀꯩꯒꯨꯝ ꯉꯁꯤꯁꯦ ꯑꯩ ꯊꯦꯡꯅ ꯌꯧꯔꯛꯑꯦ ꯑꯣ ꯍꯌꯦꯡ ꯇꯥꯟꯊꯣꯛꯀꯦꯅ ꯈꯟ ꯇꯥꯔꯗꯤ ꯑꯩ ꯍꯧꯖꯤꯛ ꯑꯩꯅ ꯂꯩꯒꯗꯧꯕ ꯖꯒꯥꯗꯨꯗ ꯑꯩꯒꯤ ꯍꯥꯏꯗꯤ ꯀꯥꯔꯠꯇꯨ ꯄꯥꯏꯗꯦ ꯍꯥꯏꯔꯒꯗꯤ ꯆꯪꯍꯜꯂꯛꯑꯣꯏꯒꯗꯕ ꯂꯩꯕ꯭ꯔꯥ ꯀꯃꯥꯏꯅ ꯇꯧꯒꯦ ꯁꯤꯁꯦ

ꯑꯣ ꯑꯗꯨ ꯈꯨꯗꯣꯡꯆꯥꯗꯕ ꯑꯃꯗꯒꯤ ꯑꯩꯁꯤ ꯍꯥꯏꯗꯤ ꯀꯩꯒꯨꯝꯕ ꯇꯥꯟꯊꯣꯛꯀꯗꯧꯔꯤꯕ ꯀꯥꯔꯠꯇꯨ ꯑꯩ ꯆꯦ ꯆꯥꯡ ꯁꯨꯔꯛꯇꯦ ꯍꯥꯏ ꯇꯥꯔꯒꯗꯤ ꯑꯗꯨꯝ ꯑꯩ ꯏꯁꯇꯦꯠꯇ ꯍꯟꯕꯝ ꯗꯔꯀꯥꯔ ꯑꯣꯏꯌꯦꯕ ꯅꯠꯇ꯭ꯔꯥ ꯎꯝ ꯑꯣ ꯐꯔꯦ ꯑꯗꯨꯗꯤ ꯌꯥꯝ ꯅꯨꯡꯉꯥꯏꯖꯔꯦ ꯊꯝꯃꯦ